ꯑꯩꯈꯣꯏꯒꯤ ꯐꯨꯔꯨꯞꯀꯤ ꯃꯤꯄꯨꯝ ꯈꯨꯗꯤꯡꯃꯛꯅ ꯍꯥꯏꯗꯤ ꯑꯩꯈꯣꯏ ꯄꯨꯂꯞ ꯄꯨꯟꯁꯤꯟꯂꯒ ꯂꯥꯡꯃꯤꯟꯅꯕ ꯅꯨꯡꯉꯥꯏ ꯅꯨꯡꯉꯥꯏꯃꯤꯟꯅꯕ ꯀꯨꯝꯍꯩ ꯑꯃ ꯍꯥꯏꯗꯤ ꯊꯧꯑꯣꯡ ꯑꯃ ꯊꯧꯔꯝꯁꯤꯡ ꯍꯥꯏꯔꯒꯗꯤ ꯄꯟꯕ ꯌꯥꯕꯗ ꯑꯩꯈꯣꯏ ꯌꯥꯎꯁꯪ ꯀꯨꯝꯍꯩꯁꯦ ꯑꯁꯤꯅ ꯂꯥꯛꯄ ꯀꯥꯟꯗ ꯑꯩꯈꯣꯏ ꯄꯨꯂꯞ ꯄꯨꯂꯞ ꯄꯨꯜꯂꯦ ꯃꯤꯁꯤꯡꯁꯦ ꯐꯨꯔꯨꯞꯀꯤ ꯃꯤꯁꯤꯡꯁꯦ ꯑꯗꯨꯒ ꯑꯩꯈꯣꯏꯅ ꯃꯌꯥꯝ ꯂꯥꯡꯃꯤꯟꯅꯩ ꯅꯨꯡꯉꯥꯏꯃꯤꯟꯅꯩ ꯁꯦꯂꯤꯕ꯭ꯔꯦꯠ ꯇꯧꯃꯤꯟꯅꯩ ꯑꯩꯈꯣꯏꯅ ꯍꯥꯏꯗꯤ ꯌꯥꯎꯁꯪꯁꯦ ꯅꯨꯃꯤꯠ ꯃꯉꯥꯅꯤ ꯆꯨꯞꯅ ꯄꯥꯡꯊꯣꯛꯏ ꯑꯍꯥꯟꯕ ꯅꯨꯃꯤꯠꯁꯤꯗꯩꯁꯤꯗ ꯍꯥꯏꯗꯤ ꯁꯤꯒꯤ ꯀꯨꯝꯍꯩꯁꯦ ꯑꯍꯥꯟꯕ ꯅꯨꯃꯤꯠꯁꯤꯗꯒꯤꯅ ꯅꯨꯃꯤꯠ ꯃꯉꯥꯅꯤ ꯐꯥꯎꯕ ꯂꯣꯏꯅꯃꯛ ꯑꯉꯥꯡ ꯑꯍꯜ ꯂꯩꯁꯥꯕꯤ ꯑꯃꯇꯥ ꯈꯥꯏꯗꯕꯤ ꯂꯣꯏꯅꯃꯛ ꯄꯨꯂꯞ ꯌꯥꯎꯃꯤꯟꯅꯩ ꯑꯩꯈꯣꯏꯁꯦ ꯑꯗꯨꯝ ꯑꯍꯥꯟꯕ ꯅꯨꯃꯤꯠꯇꯥꯒꯤ ꯍꯧꯔꯀꯥꯟꯗ ꯑꯩꯈꯣꯏ ꯑꯍꯥꯟꯕ ꯅꯨꯃꯤꯠꯇ ꯌꯥꯎꯁꯪ ꯃꯩ ꯊꯥꯕ ꯊꯥꯔꯀꯥꯟꯗ ꯑꯉꯥꯡꯁꯤꯡꯁꯦ ꯅꯥꯀꯗꯦꯡ ꯅꯤꯕ ꯆꯠꯂꯦ ꯑꯗꯨꯗꯒꯤ ꯑꯅꯤꯁꯨꯕ ꯅꯨꯃꯤꯠꯇꯒꯤ ꯍꯧꯔꯒ ꯑꯗꯨꯝ ꯂꯩꯁꯥꯕꯤ ꯄꯥꯈꯪꯃꯆꯥꯁꯤꯡꯁꯦ ꯑꯕꯦꯔ ꯇꯩꯅꯕ ꯏꯁꯤꯡ ꯁꯥꯟꯅꯕ ꯑꯗꯨꯝ ꯇꯧꯏ ꯑꯗꯨꯗꯒꯤ ꯂꯩꯀꯥꯏ ꯂꯩꯀꯥꯏꯒꯤ ꯑꯣꯏꯅꯁꯨ ꯑꯩꯈꯣꯏ ꯁ꯭ꯄꯣꯔꯠꯁ ꯇꯧꯏ ꯑꯗꯨꯗꯒꯤ ꯂꯥꯡꯕ ꯀꯩꯀꯥꯇꯪꯒꯤ ꯅꯇꯥꯕꯤꯗꯁꯨ ꯑꯗꯨꯝ ꯍꯥꯏꯗꯤ ꯏꯁꯩ ꯁꯛꯄ ꯆꯥꯡꯗꯝꯅꯕ ꯑꯗꯨꯗꯒꯤ ꯑꯇꯣꯞꯄ ꯃꯍꯩꯒꯤ ꯑꯣꯏꯕ ꯆꯥꯡꯗꯝꯅꯕ ꯀꯌꯥ ꯑꯃꯁꯨ ꯑꯗꯨꯃ ꯄꯥꯡꯊꯣꯛꯑꯦ ꯑꯗꯨꯗꯒꯤ ꯑꯍꯜꯁꯤꯡ ꯃꯧꯁꯤꯡꯒꯤꯁꯨ ꯑꯗꯨꯗꯒꯤ ꯑꯗꯨꯝ ꯅꯍꯥꯒꯤꯁꯨ ꯑꯗꯨꯝ ꯂꯣꯏꯅꯃꯛ ꯄꯨꯂꯞ ꯌꯥꯎꯏ ꯑꯗꯨꯗꯒꯤ ꯅꯨꯡꯗꯥꯡ ꯋꯥꯏꯔꯥꯝ ꯅꯨꯡꯗꯥꯡꯗꯅ ꯑꯃꯨꯛ ꯂꯩꯁꯥꯕꯤ ꯄꯥꯈꯪꯒꯤ ꯑꯣꯏꯕ ꯊꯥꯕꯜ ꯆꯣꯡꯕꯅ ꯆꯤꯡꯕ ꯑꯗꯨꯝ ꯇꯧꯏ ꯊꯥꯕꯜ ꯆꯣꯡꯕꯁꯤꯗꯩꯁꯤꯗ ꯑꯗꯨꯝ ꯂꯩꯀꯥꯏꯒꯤ ꯑꯍꯜꯁꯤꯡꯅ ꯉꯥꯛꯄꯤꯔꯒ ꯑꯗꯨꯃꯥꯏꯅ ꯇꯧꯔꯒ ꯁꯤꯟ ꯈꯣꯠꯇꯅ ꯇꯧꯔꯒ ꯊꯥꯕꯜꯁꯦ ꯆꯣꯡꯉꯦ ꯑꯗꯨꯝ ꯅꯨꯃꯤꯠ ꯃꯉꯥꯅꯤꯁꯦ ꯑꯗꯨꯝ ꯆꯣꯡꯅꯩ ꯑꯗꯨꯝ ꯍꯥꯏꯕꯗꯤ ꯑꯩꯈꯣꯏꯒꯤ ꯂꯩꯀꯥꯏꯒꯤ ꯊꯥꯕꯜ ꯇꯧꯗ꯭ꯔꯒꯁꯨ ꯊꯪꯅꯕ ꯃꯐꯝ ꯖꯥꯒꯗ ꯇꯧꯕꯗ ꯑꯗꯨꯝ ꯆꯠꯂ ꯆꯠꯂꯒ ꯆꯣꯡꯅꯕꯁꯨ ꯑꯗꯨꯝ ꯌꯥꯎꯏ ꯃꯐꯝ ꯃꯐꯝꯒꯤ ꯑꯣꯏꯅ ꯑꯗꯨꯝ ꯆꯠꯂ ꯆꯠꯂꯒ ꯆꯣꯡꯅꯩꯑꯦ ꯑꯩꯈꯣꯏꯅ ꯆꯣꯡꯅꯤꯡꯕ ꯇꯥꯔꯥꯒꯁꯨ ꯑꯗꯨꯗꯒꯤ ꯌꯥꯎꯁꯪ ꯑꯗꯣ ꯑꯌꯨꯛ ꯅꯨꯡꯊꯤꯜ ꯃꯇꯝꯗꯁꯨ ꯑꯃꯨꯛ ꯍꯥꯏꯕꯗꯤ ꯑꯩꯈꯣꯏ ꯃꯧ ꯅꯍꯥꯁꯤꯡ ꯂꯩꯁꯥꯕꯤꯁꯤꯡ ꯄꯨꯟꯁꯤꯜꯂꯒ ꯑꯩꯈꯣꯏ ꯑꯗꯨꯝ ꯐꯝꯃꯤꯅꯗꯅ ꯅꯣꯛꯃꯤꯟꯅꯗꯅ ꯑꯗꯨꯗꯒꯤ ꯑꯩꯈꯣꯏ ꯁꯤꯡꯖꯨ ꯆꯥꯃꯤꯟꯅꯕ ꯑꯗꯨꯗꯩ ꯑꯇꯣꯞꯄ ꯑꯆꯥꯄꯣꯠ ꯀꯦꯂꯤꯆꯅꯥ ꯀꯩꯀꯩ ꯆꯥꯃꯤꯟꯅꯗꯅ ꯈꯣꯠꯃꯤꯟꯅꯗꯅ ꯂꯥꯡꯗꯅ ꯈꯣꯠꯇꯅ ꯋꯥꯔꯤ ꯋꯥꯇꯥꯏ ꯇꯧꯗꯅ ꯑꯗꯥꯏ ꯇꯧꯏ ꯑꯗꯨꯗꯒꯤ ꯍꯥꯏꯗꯤ ꯍꯥꯟꯅ ꯅꯍꯥꯟꯈꯩꯗꯤ ꯊꯕꯛ ꯆꯤꯟꯅꯔꯨꯕ ꯈꯣꯠꯂꯨꯕꯗꯨꯁꯨ ꯁꯨꯇꯤ ꯊꯥꯕꯅꯤꯅ ꯑꯗꯨꯝ ꯄꯨꯟꯕꯒꯤ ꯇꯟꯖꯥ ꯑꯃꯁꯨ ꯂꯧꯍꯧꯏ ꯁꯤꯒꯤ ꯃꯅꯨꯡꯁꯤꯗ ꯑꯗꯨꯒ ꯅꯨꯡꯉꯥꯏꯃꯤꯟꯅꯩ ꯍꯥꯏꯇꯥꯔꯦ ꯂꯥꯡꯃꯤꯟꯅꯩ ꯑꯩꯈꯣꯏꯁꯦ ꯑꯗꯨꯃꯥꯏꯅ ꯇꯧꯔꯒ ꯌꯥꯎꯁꯪ ꯀꯨꯝꯍꯩ ꯂꯥꯛꯄ ꯃꯇꯝꯁꯤꯗ ꯑꯗꯨꯝ ꯆꯍꯤ ꯈꯨꯗꯤꯡꯒꯤ ꯌꯥꯎꯁꯪꯁꯦ ꯑꯗꯨꯝ ꯂꯥꯛꯄꯁꯦ ꯑꯗꯨꯝ ꯉꯥꯏꯅꯩ ꯍꯥꯏꯇꯥꯔꯦ ꯑꯉꯥꯡ ꯑꯍꯜ ꯄꯨꯝꯅꯃꯛꯅ ꯑꯗꯨꯝ